ꯍꯜꯂꯣ ꯃꯥꯅꯤ ꯃꯥꯅꯤ ꯑꯩꯅꯦ ꯑꯗꯣ ꯅꯪꯕꯨ ꯀꯕꯅꯥ ꯅꯁꯥꯗꯨ ꯈꯤꯇꯪ ꯐꯒꯠꯂꯕꯣ ꯑꯣ ꯐꯔꯦ ꯐꯔꯦ ꯑꯗꯣ ꯍꯣꯏꯅꯦ ꯑꯗꯨꯅꯤ ꯑꯩꯁꯨ ꯍꯪꯂꯛꯀꯦꯅꯅꯤ ꯍꯤꯗꯥꯛꯀꯗꯨ ꯃꯇꯝ ꯆꯥꯅ ꯑꯗꯨꯗꯒꯤ ꯍꯥꯏꯕꯗꯤ ꯈꯔꯁꯨꯅꯦ ꯁꯨꯝ ꯍꯤꯞꯆꯠꯂꯒꯇꯁꯨ ꯂꯩꯒꯅꯣꯕ ꯈꯔ ꯂꯦꯡ ꯑꯣꯠꯂꯨ ꯂꯦꯡ ꯑꯣꯠꯂꯒꯁꯨꯅꯦ ꯑꯅꯥꯕ ꯀꯩ ꯀꯩꯗꯨꯁꯨ ꯈꯪꯗꯣꯛꯅꯕ ꯑꯩꯅ ꯍꯥꯏꯔꯤꯁꯦ ꯑꯗꯨꯁꯨ ꯇꯧꯗꯕ ꯌꯥꯕ ꯅꯠꯇꯦ ꯑꯗꯨꯁꯨ ꯌꯦꯡꯉꯨ ꯑꯗꯨꯗꯒꯤ ꯎꯝ ꯍꯣꯏ ꯆꯥꯕ ꯊꯛꯄꯗꯤ ꯍꯣꯏ ꯍꯣꯏ ꯑꯗꯨ ꯐꯩꯌꯦ ꯑ ꯍꯣꯏ ꯑꯗꯨ ꯌꯥꯝ ꯐꯩ ꯑꯗꯨꯅꯦ ꯑꯩꯁꯨ ꯑꯗꯨꯁꯨ ꯈꯔ ꯍꯥꯏꯔꯛꯀꯦꯅꯅꯦꯕ ꯅꯪꯅ ꯑꯣꯏꯅꯕꯨ ꯐꯖꯅꯕꯨ ꯇꯧꯔꯤꯔꯝꯃꯦ ꯌꯥꯝ ꯐꯔꯦ ꯑꯗꯨꯗꯒꯤ ꯃꯔꯣꯛ ꯑꯥꯁꯥꯕ ꯀꯩ ꯀꯩꯗꯨꯁꯨ ꯌꯥꯝ ꯆꯥꯁꯤꯜꯂꯨꯈꯤꯅꯨ ꯆꯨꯝꯃꯦꯕ ꯑꯗꯨꯗꯩ ꯈꯔꯁꯨ ꯂꯦꯡ ꯑꯣꯠꯂꯣ ꯑꯗꯨꯗꯒꯤ ꯍꯤꯗꯥꯛꯇꯨꯁꯨ ꯑꯗꯨꯝ ꯃꯇꯝ ꯆꯥꯅ ꯆꯥꯏ ꯍꯥꯏꯕꯅꯤꯅ ꯑꯗꯨꯁꯨ ꯐꯔꯦ ꯌꯥꯝ ꯍꯥꯔꯥꯎꯔꯦ ꯑꯩꯁꯨ ꯈꯔ ꯊꯨꯅ ꯐꯕꯗꯨ ꯐꯩꯌꯦꯅ ꯑꯩꯁꯨ ꯈꯟꯕꯅꯤꯅꯀꯣ ꯎꯝ ꯑꯣ ꯐꯔꯦ ꯐꯔꯦ ꯑꯗꯨ ꯑꯣꯏꯔꯗꯤ ꯌꯥꯝ ꯐꯩ ꯌꯥꯝ ꯐꯩ ꯑꯗꯨꯗꯤ ꯑꯣ ꯐꯔꯦ ꯐꯔꯦ ꯑꯗꯨ ꯑꯣꯏꯔꯗꯤ ꯎꯝ ꯊꯝꯃꯣ ꯊꯝꯃꯣꯀꯣ ꯑꯗꯨꯗꯤ ꯑ ꯐꯔꯦ ꯐꯔꯦ